ꯍꯂꯣ ꯑꯥ ꯀꯅꯥ ꯑꯣꯏꯕꯤꯔꯕ ꯌꯥꯅꯤꯌꯦ ꯑꯥ ꯑꯣ ꯒꯥꯔꯤꯁꯨ ꯋꯥꯏꯒꯦ ꯍꯥꯏꯕ꯭ꯔꯥ ꯅꯠꯇ꯭ꯔꯒ ꯅꯁꯥꯒꯤ ꯒꯥꯔꯤ ꯄꯨꯔꯛꯇ꯭ꯔꯦꯕꯀꯣ ꯑꯣ ꯌꯥꯒꯅꯤꯌꯦ ꯑꯩꯈꯣꯏꯗꯒꯤ ꯒꯥꯔꯤ ꯎꯝ ꯑꯥ ꯌꯥꯅꯤ ꯑꯩꯈꯣꯏꯗꯩ ꯒꯥꯔꯤ ꯋꯥꯏꯕ ꯃꯐꯝ ꯑꯥ ꯃꯐꯝꯗꯨꯗ ꯑꯗꯨꯝ ꯆꯠꯂꯒ ꯂꯩꯗꯣꯏꯅꯦ ꯂꯩꯕꯁꯨ ꯍꯣꯇꯦꯜꯒꯤ ꯄꯩꯁꯥ ꯂꯩꯒꯅꯤ ꯒꯥꯔꯤ ꯋꯥꯏꯕꯒꯤ ꯄꯩꯁꯥ ꯂꯩꯒꯅꯤ ꯂꯣꯏꯅ ꯑꯗꯨꯏꯗꯨꯒꯤꯅꯦ ꯑꯣ ꯅꯣꯏꯒꯤ ꯃꯤꯁꯨ ꯑꯅꯤ ꯑꯍꯨꯝ ꯑꯣꯏꯔꯗꯤ ꯃꯐꯝꯗꯨꯗ ꯍꯣꯇꯦꯜꯗꯨꯗ ꯅꯣꯡꯃꯒꯤ ꯑꯣꯏꯅꯗꯤ ꯅꯣꯡꯃꯒꯤ ꯑꯣꯏꯅ ꯂꯨꯄꯥ ꯂꯤꯁꯤꯡ ꯑꯅꯤ ꯂꯩꯔꯦ ꯒꯥꯔꯤꯒꯤ ꯑꯣꯏꯅꯗꯤ ꯅꯣꯏꯅ ꯅꯨꯃꯤꯠ ꯅꯤꯅꯤ ꯑꯣꯏꯔꯒꯅ ꯉꯁꯤ ꯅꯣꯡꯃꯁꯤꯒꯤ ꯌꯧꯕꯒꯤ ꯍꯜꯂꯛꯄꯒꯤ ꯌꯥꯎꯗꯕꯤꯗ ꯌꯧꯕꯈꯛꯇꯪꯒꯤ ꯂꯨꯄꯥ ꯆꯥꯝꯃꯉꯥꯅꯦ ꯍꯜꯂꯛꯄꯒ ꯌꯥꯎꯔꯒ ꯂꯨꯄꯥ ꯂꯤꯁꯤꯡ ꯑꯃꯅꯦ ꯑꯣ ꯍꯣꯏ ꯍꯣꯏ ꯂꯣꯏꯅ ꯐꯪꯕꯤꯒꯅꯤ ꯑꯗꯨꯗ ꯐꯪꯒꯅꯤ ꯃꯐꯝꯗꯨꯗ ꯅꯣꯏꯅ ꯆꯠꯄꯗ ꯍꯧꯖꯤꯛꯀꯤ ꯀꯨꯠ ꯐꯦꯁꯇꯤꯚꯦꯜ ꯌꯦꯡꯕ ꯆꯠꯄ ꯀꯥꯟꯗ ꯅꯣꯏꯅ ꯅꯣꯏꯅ ꯈꯪꯗꯕ ꯂꯩꯔꯒꯁꯨ ꯑꯗꯨꯝ ꯑꯩꯈꯣꯏꯅ ꯒꯥꯏꯠ ꯂꯥꯏꯟ ꯇꯧꯗꯣꯏꯅꯦ ꯂꯣꯏꯅ ꯄꯨꯗꯣꯏꯅꯦ ꯑꯩꯈꯣꯏꯒꯤ ꯃꯤ ꯌꯥꯎꯒꯅꯤ ꯅꯣꯏꯒꯤꯗꯃꯛꯇ ꯅꯣꯏꯅ ꯑꯗꯨꯒꯨꯝꯕ ꯄꯥꯝꯃꯒꯁꯨ ꯑꯗꯨꯒꯤꯗꯤ ꯄꯩꯁꯥ ꯌꯥꯝ ꯄꯥꯛꯅ ꯀꯩꯗꯧꯔꯔꯣꯏ ꯒꯥꯔꯤꯒꯤꯒ ꯍꯣꯇꯦꯜꯒꯤꯒ ꯑꯣꯏꯒꯅꯤ ꯑꯗꯨꯗ ꯂꯣꯏꯅ ꯌꯥꯎꯗꯣꯏꯅꯦ ꯁꯤ ꯄꯥꯝꯕꯤꯔꯒꯗꯤ ꯃꯦꯝꯈꯣꯏꯅ ꯑꯗꯨꯝ ꯑꯌꯥꯕ ꯂꯧꯕ ꯌꯥꯒꯅꯤ ꯍꯣꯇꯦꯜꯒꯤꯗꯤ ꯃꯁꯥꯒꯤ ꯃꯁꯥꯒꯤ ꯑꯣꯏꯅ ꯊꯣꯡꯉ ꯄꯤꯔꯛꯇꯧꯕꯅꯦ ꯍꯣꯇꯦꯜ ꯂꯩꯖꯩ ꯑꯗꯣ ꯒ꯭ꯌꯥꯁ ꯀꯩꯀꯩꯗꯤ ꯄꯤꯔꯣꯏ ꯃꯈꯥꯗ ꯑꯗꯨꯝ ꯆꯥꯕꯒꯤ ꯑꯣꯏꯅꯗꯤ ꯂꯣꯏꯅ ꯁꯤꯟꯗꯧꯔꯤꯕꯅꯤ ꯒꯥꯔꯤꯒꯤꯒ ꯅꯣꯡꯃꯒꯤ ꯑꯣꯏꯔꯒꯗꯤ ꯂꯨꯄꯥ ꯂꯤꯁꯤꯡ ꯑꯅꯤꯒ ꯆꯥꯝꯃꯉꯥꯗꯣ ꯑꯣꯏꯗꯣꯔꯤꯕꯅꯤ ꯍꯣ ꯑꯣ ꯑꯗꯨꯒꯤꯗꯤ ꯁꯨꯃꯥꯏꯅ ꯇꯧꯇꯥꯔꯦ ꯒꯥꯔꯤꯒꯤꯒ ꯄꯨꯂꯞ ꯑꯣꯏꯅ ꯑꯣꯏꯔꯒꯗꯤ ꯑꯦꯃꯥꯎꯟ ꯍꯟꯊꯕ ꯍꯥꯏꯁꯦ ꯑꯗꯨꯝ ꯅꯣꯏꯒꯤ ꯅꯨꯃꯤꯠꯁꯦ ꯑꯦꯛꯖꯦꯛ ꯀꯌꯥꯅꯤ ꯂꯩꯗꯣꯏꯅꯣ ꯐꯦꯁꯇꯤꯚꯦꯜꯁꯦ ꯐꯔꯦ ꯐꯦꯁꯇꯤꯚꯦꯜ ꯂꯣꯏꯕꯁꯦ ꯅꯣꯏꯒꯤ ꯅꯨꯃꯤꯠ ꯑꯃꯗꯤ ꯍꯥꯏꯕꯤꯔꯛꯑꯣ ꯐꯔꯦ ꯅꯨꯃꯤꯠ ꯑꯍꯨꯝꯅꯤꯁꯤꯗ ꯂꯨꯄꯥ ꯂꯤꯁꯤꯡ ꯇꯔꯨꯛ ꯑꯩ ꯂꯧꯖꯔꯒꯦ ꯍꯣ ꯍꯣꯏ ꯊꯝꯃꯦ ꯊꯦꯡꯛ ꯌꯨ ꯊꯦꯡꯛ ꯌꯨ ꯊꯝꯃꯣ ꯊꯝꯃꯣ